ꯍꯜꯂꯣ ꯁꯤ ꯔꯥꯖꯦꯁꯀꯤ ꯗꯨꯀꯥꯟ ꯃꯣꯃꯣ ꯌꯣꯟꯕ ꯗꯨꯀꯥꯟꯗꯣ ꯅꯠꯇ꯭ꯔꯥ ꯑꯩꯅ ꯆꯤꯟꯅ ꯍꯥꯏꯕꯗ ꯅꯣꯏ ꯒ꯭ꯌꯥꯟ ꯇꯥꯗ꯭ꯔꯦ ꯑꯗꯨꯅ ꯅꯣꯏꯒꯤ ꯋꯦꯞꯁꯥꯏꯠꯇ ꯑꯩꯒꯤ ꯑꯦꯗ꯭ꯔꯦꯁ ꯑꯁꯤ ꯂꯣꯀꯦꯁꯟꯗ ꯊꯥꯔꯛꯀꯦ